ꯏꯝꯐꯥꯜ ꯋꯦꯁꯀꯤ ꯖꯤꯂꯥꯁꯤꯗ ꯑꯩꯈꯣꯏꯒꯤ ꯍꯩꯉꯥꯡꯒꯤꯅ ꯑꯦꯟ ꯕꯤꯔꯦꯟ ꯑꯗꯨꯒ ꯊꯥꯡꯃꯩꯕꯟꯒꯤꯅ ꯖꯣꯏꯀꯤꯁꯟ ꯎꯔꯤꯄꯣꯛꯀꯤꯅ ꯔꯘꯨꯃꯅꯤ ꯑꯗꯨꯒ ꯁꯒꯣꯜꯕꯟꯒꯤꯅ ꯏꯃꯣ ꯀꯩꯁꯥꯝꯊꯣꯡꯒꯤꯅ ꯅꯤꯁꯤꯀꯥꯟꯇ ꯑꯗꯒꯤ ꯅꯥꯎꯔꯤꯌꯥ ꯄꯥꯈꯪꯂꯥꯛꯄꯒꯤꯅ ꯑꯩꯈꯣꯏ ꯀꯦꯕꯤ